ꯑꯁꯤꯒꯤ ꯃꯇꯥꯡꯁꯦ ꯏꯁꯄꯣꯔꯠꯁ ꯗꯦ ꯑꯩꯅ ꯀ꯭ꯂꯥꯁ ꯅꯥꯏꯟ ꯀꯥꯕ ꯃꯇꯝꯗꯅꯤ ꯑꯩꯈꯣꯏꯒꯤ ꯁ꯭ꯀꯨꯜꯗ ꯀ꯭ꯂꯥꯁ ꯇꯦꯟ ꯀꯥꯕ ꯁꯥꯇ꯭ꯔꯈꯣꯏꯅ ꯃꯣꯏꯒꯤ ꯄꯣꯁꯁꯦ ꯌꯥꯝꯅ ꯋꯥꯡꯉꯦ ꯍꯥꯏꯕꯗꯤ ꯃꯣꯏ ꯁ꯭ꯀꯨꯜꯒꯤ ꯀꯦꯞꯇꯦꯟ ꯑꯣꯏꯌꯦ ꯀꯜꯆꯔꯦꯜꯒꯤ ꯀꯦꯞꯇꯦꯟ ꯑꯣꯏꯌꯦ ꯑꯗꯨꯒ ꯑꯩꯈꯣꯏꯅ ꯄꯥꯏꯕ ꯀ꯭ꯂꯥꯁ ꯅꯥꯏꯟꯅ ꯄꯥꯏꯕ ꯍꯥꯎꯁ ꯄꯥꯏꯕꯁꯤꯅ ꯍꯥꯎꯁꯀꯤ ꯀꯦꯞꯇꯦꯟ ꯑꯗꯨꯒ ꯚꯥꯏꯁ ꯀꯦꯞꯇꯦꯟ ꯄꯥꯏꯌꯦ ꯑꯗꯨꯒ ꯑꯩꯈꯣꯏꯒꯤ ꯏꯁꯄꯣꯔꯠꯁꯇ ꯍꯥꯎꯁ ꯃꯔꯤ ꯈꯥꯏꯗꯣꯛꯑꯦ ꯑꯍꯥꯟꯕꯗ ꯄꯦꯁꯤꯐꯤꯛ ꯍꯥꯏꯅ ꯊꯣꯜꯂꯦ ꯑꯅꯤꯁꯨꯕꯗ ꯑꯦꯠꯂꯥꯟꯇꯤꯛ ꯑꯍꯨꯝꯁꯨꯕꯗ ꯑꯥꯔꯇꯤꯛ ꯑꯗꯨꯒꯗꯤ ꯑꯟꯇꯥꯔꯇꯤꯛ ꯂꯩꯌꯦ ꯄꯦꯁꯤꯐꯤꯛ ꯍꯥꯎꯁꯇ ꯍꯥꯏꯕꯗꯤ ꯆꯍꯤ ꯑꯍꯨꯝꯂꯛ ꯆꯍꯤ ꯑꯍꯨꯝꯂꯛ ꯑꯩꯈꯣꯏ ꯀꯔꯤꯃꯇ ꯉꯝꯂꯛꯇꯕ ꯃꯇꯥꯡꯁꯨ ꯌꯥꯎꯔꯝꯃꯦ ꯑꯗꯨꯕꯨ ꯍꯟꯗꯛꯅ ꯑꯩꯅ ꯄꯥꯏꯔꯒ ꯄꯥꯏꯕ ꯃꯇꯝꯁꯤꯗ ꯑꯩꯈꯣꯏꯒꯤ ꯍꯥꯎꯁꯇ ꯇꯤꯝ ꯈꯣꯏꯁꯤꯅ ꯑꯩꯅ ꯄꯥꯏꯔꯗꯤ ꯍꯦꯟꯅ ꯃꯄꯨꯡ ꯐꯒꯗ꯭ꯔꯥ ꯍꯥꯏꯅ ꯃꯣꯏ ꯋꯥꯈꯟꯁꯨ ꯈꯜꯂꯤ ꯑꯩꯈꯣꯏꯒꯤ ꯏꯁꯄꯣꯔꯠꯁꯁꯦ ꯒ꯭ꯔꯥꯎꯟ ꯑꯆꯥꯎꯕꯗ ꯇꯧꯋꯦ ꯍꯥꯏꯕꯗꯤ ꯂꯥꯏꯛ ꯏꯟꯇꯔ ꯁ꯭ꯀꯨꯜ ꯀꯝꯄꯤꯇꯤꯁꯟ ꯍꯦꯛꯇꯁꯨ ꯄꯥꯡꯊꯣꯛꯄ ꯒ꯭ꯔꯥꯎꯟꯗ ꯇꯧꯋꯦ ꯑꯗꯨ ꯍꯟꯗꯛ ꯑꯩꯈꯣꯏꯅ ꯁꯥꯟꯅꯔꯤꯕꯁꯦ ꯀ꯭ꯔꯤꯀꯦꯠ ꯁꯥꯟꯅꯩꯌꯦ ꯑꯁꯤ ꯇꯣꯔꯅꯥꯃꯦꯟꯁꯤꯗ ꯑꯩꯅ ꯑꯩꯈꯣꯏꯒꯤ ꯇꯤꯝꯒꯤ ꯀꯦꯞꯇꯦꯟ ꯑꯣꯏꯌꯦ ꯌꯥꯝꯅꯁꯨ ꯄ꯭ꯔꯦꯛꯇꯤꯁ ꯇꯧꯋꯦ ꯑꯗꯨꯒ ꯑꯩꯈꯣꯏꯁꯦ ꯅꯣꯛ ꯑꯥꯎꯠꯁꯦ ꯗꯥꯏꯔꯦꯛ ꯑꯗꯨꯝ ꯇꯧꯋꯦ ꯑꯗꯨꯒ ꯑꯩꯈꯣꯏꯒꯤ ꯐꯔꯁ ꯃꯦꯠꯆꯁꯦ ꯐꯔꯁ ꯃꯦꯠꯆ ꯑꯁꯤꯗ ꯂꯥꯁ ꯏꯌꯥꯔ ꯑꯩꯈꯣꯏ ꯌꯥꯝ ꯆꯦꯝꯄꯤꯌꯟ ꯑꯣꯏꯔꯝꯃꯦ ꯑꯗꯨꯒ ꯑꯥꯔꯇꯤꯛꯀꯤ ꯍꯥꯎꯁꯈꯣꯏꯁꯤꯅ ꯂꯥꯁ ꯏꯌꯥꯔꯗ ꯑꯩꯈꯣꯏꯕꯨ ꯗꯤꯐꯤꯠ ꯇꯧꯔꯒ ꯉꯝꯂꯛꯈꯤ ꯑꯗꯨꯒꯤ ꯃꯇꯨꯡꯗ ꯑꯩꯁꯤꯅ ꯚꯥꯏꯁ ꯂꯦꯞꯇꯦꯟ ꯑꯣꯏꯔꯒ ꯑꯩꯒꯤ ꯕꯦꯁ ꯐ꯭ꯔꯦꯟ ꯁꯦ ꯑꯩꯒꯤ ꯇꯤꯝꯗ ꯌꯥꯎꯔꯝꯃꯦ ꯑꯩꯒꯤ ꯇꯤꯝꯒ ꯁꯥꯟꯅꯕ ꯑꯩꯒꯤ ꯕꯦꯁ ꯐ꯭ꯔꯦꯟꯒ ꯁꯥꯟꯅꯕ ꯃꯇꯝꯗ ꯐꯖꯅ ꯁꯥꯟꯅꯈꯤ ꯑꯗꯨꯒ ꯑꯩꯈꯣꯏ ꯃꯦꯠꯁꯁꯦ ꯇ꯭ꯋꯦꯟꯇꯤ ꯁꯤꯛꯁ ꯔꯟꯁꯅ ꯉꯝꯕ ꯑꯣꯏꯌꯦ ꯑꯩꯈꯣꯏꯒꯤ ꯑꯣꯄꯅꯔ ꯑꯁꯦ ꯌꯥꯝꯅ ꯐꯖꯗꯦ ꯑꯗꯨ ꯑꯣꯏꯔꯕꯁꯨ ꯋꯤꯛꯀꯦꯠꯁꯦ ꯑꯅꯤꯅ ꯇꯧꯔꯒ

ꯃꯇꯝꯁꯦ ꯂꯩꯔꯤꯕꯅꯤꯅ ꯍꯥꯏꯅ ꯑꯩꯈꯣꯏꯁꯦ ꯑꯩꯈꯣꯏꯒꯤ ꯏꯁꯄꯤꯔꯤꯠꯁꯦ ꯍꯟꯊꯗꯦ ꯍꯦꯟꯅ ꯁꯥꯟꯅꯔꯒ ꯍꯦꯟꯅ ꯅꯨꯡꯉꯥꯏꯕ ꯐꯥꯎꯕꯗꯨ ꯑꯣꯏꯌꯦ ꯑꯗꯨꯒꯤ ꯃꯇꯨꯡꯗ ꯑꯩꯅ ꯑꯍꯨꯝꯂꯛ ꯑꯍꯨꯝꯂꯛ ꯔꯟ ꯇꯧꯔꯒ ꯏꯁꯀꯣꯔ ꯇꯔꯦꯠꯂꯛ ꯇꯧꯋꯦ ꯑꯗꯨꯒꯗꯤ ꯕꯣꯜ ꯑꯍꯨꯝꯗ ꯂꯣꯏꯕ ꯑꯣꯏꯌꯦ ꯑꯗꯨ ꯃꯇꯨꯡꯗ ꯂꯣꯏꯔꯛꯀꯦ ꯍꯥꯏꯕ ꯃꯇꯝꯗ ꯑꯩꯉꯣꯟꯗ ꯌꯥꯝꯅ ꯋꯥꯕ ꯍꯥꯏꯕꯗꯤ ꯂꯥꯏꯛ ꯑꯩꯒꯤ ꯇꯤꯝꯁꯤꯅ ꯑꯩꯉꯣꯟꯗ ꯂꯣꯏꯅ ꯗꯥꯏꯗꯣ ꯄꯤꯔꯒ ꯑꯩ ꯁꯥꯟꯅꯈꯤ ꯑꯗꯨꯕꯨ ꯉꯝꯃꯤ ꯋꯥꯅ ꯋꯥꯅ ꯉꯝꯃꯦ ꯍꯥꯏꯔꯒ ꯑꯩꯒꯤ ꯇꯤꯝꯈꯣꯏꯁꯨ ꯌꯥꯝ ꯍꯔꯥꯎ ꯍꯔꯥꯎꯕꯒꯤ ꯑꯩꯈꯣꯏꯒꯤ ꯑꯣꯖꯥꯒ ꯇꯤꯝꯒ ꯑꯩꯈꯣꯏꯁꯦ ꯑꯩꯉꯣꯟꯗ ꯌꯥꯝꯅ ꯐꯖꯩꯌꯦ ꯌꯥꯝꯅ ꯍꯣꯠꯅꯧ ꯍꯥꯏꯅ ꯑꯩꯕꯨ ꯊꯧꯗꯥꯡ ꯍꯥꯞꯄꯤꯌꯦ ꯑꯗꯨꯒꯤ ꯃꯇꯨꯡꯗ ꯑꯩ ꯑꯗꯨꯝ ꯁꯥꯟꯅꯩꯌꯦ ꯁꯥꯟꯅꯔꯒ ꯐꯖꯅ ꯁꯥꯟꯅꯈꯤ ꯍꯦꯟꯅ ꯍꯔꯥꯎꯔꯒ ꯌꯥꯝꯅ ꯍꯦꯟꯅ ꯄꯥꯡꯒꯟ ꯂꯩꯔꯒ ꯁꯥꯟꯅꯩꯌꯦ ꯑꯍꯥꯟꯕ ꯕꯣꯜꯁꯤꯗꯤ ꯃꯔꯤꯗ ꯆꯠꯂꯦ ꯑꯗꯨꯒꯗꯤ ꯃꯊꯪ ꯑꯅꯤꯁꯨꯕꯗꯗꯤ ꯑꯩꯈꯣꯏ ꯋꯤꯀꯦꯠ ꯇꯧꯔꯤ ꯑꯍꯨꯝꯁꯨꯕꯗꯗꯤ ꯗꯕꯜꯅ ꯆꯠꯂꯦ ꯍꯥꯏꯔꯒ ꯕꯣꯜꯁꯦ ꯃꯔꯤ ꯃꯔꯤꯔꯛ ꯃꯄꯥꯟꯗ ꯊꯣꯛꯑꯦ ꯍꯥꯏꯔꯒ ꯑꯩꯈꯣꯏ ꯀꯟꯅ ꯇꯥꯅꯔꯒ ꯒ꯭ꯔꯥꯎꯟꯁꯤꯗ ꯂꯥꯎꯔꯒ ꯀꯟꯅ ꯍꯣꯠꯅꯈꯤ ꯆꯦꯟꯕ ꯈꯣꯠꯄ ꯇꯧꯕꯗ ꯏꯀꯥꯏꯁꯨ ꯏꯀꯥꯏꯌꯦ ꯑꯗꯨꯕꯨ ꯌꯥꯝꯅ ꯅꯨꯡꯉꯥꯏꯌꯦ ꯌꯥꯝꯅ ꯋꯥꯏꯌꯦ ꯍꯔꯥꯎꯋꯦ ꯑꯗꯨꯒꯤ ꯃꯇꯨꯡꯗ ꯐꯔꯁ ꯕꯣꯜꯁꯦ ꯃꯔꯤꯔꯛ ꯆꯠꯂꯦ ꯑꯗꯨꯒꯗꯤ ꯁꯦꯀꯦꯟꯁꯤꯅ ꯆꯣꯡꯉꯦ ꯍꯥꯏꯔꯒ ꯋꯤꯀꯦꯠ ꯁꯦꯀꯦꯟ ꯇꯧꯔꯒ ꯑꯍꯨꯝꯁꯨꯕꯁꯤꯗ ꯗꯕꯜꯅ ꯕꯣꯜꯁꯦ ꯃꯔꯤꯔꯛ ꯃꯄꯥꯟ ꯆꯠꯂꯦ ꯍꯥꯏꯔꯒ ꯑꯩꯈꯣꯏ ꯂꯣꯏꯅ ꯒ꯭꯭ꯔꯥꯎꯟꯗꯒꯤ ꯆꯠꯂꯦ ꯍꯥꯏꯔꯒ ꯐꯖꯅ ꯁꯥꯟꯅꯩꯌꯦ ꯑꯗꯨꯒꯤ ꯃꯇꯨꯡꯗ ꯋꯥꯔꯁꯨ ꯋꯥꯅ ꯍꯥꯏꯅ ꯂꯣꯏꯁꯤꯟꯅꯤꯉꯥꯏ ꯇꯧꯔꯒ ꯑꯩꯈꯣꯏ ꯃꯦꯠꯁꯇꯣ ꯉꯝꯕ ꯑꯣꯏꯌꯦ ꯑꯁꯤ ꯃꯇꯥꯡꯁꯦ ꯑꯩꯅ ꯀ꯭ꯂꯥꯁ ꯇꯦꯟ ꯀꯥꯕ ꯃꯇꯝꯗ ꯑꯩꯅ ꯑꯩꯒꯤ ꯇꯤꯝꯒ ꯑꯩꯈꯣꯏ ꯐꯖꯅ ꯁꯥꯟꯅꯩꯌꯦ ꯍꯥꯏꯔꯒ ꯂꯣꯏꯁꯤꯟꯕ ꯉꯝꯃꯦ ꯌꯥꯝꯅ ꯅꯨꯡꯉꯥꯏꯅ ꯏꯁꯄꯣꯔꯠꯁ ꯗꯦꯗꯨꯁꯨ ꯂꯣꯏꯁꯤꯟꯕ ꯉꯝꯈꯤ